ꯑꯩꯒꯤ ꯌꯨꯝꯗ ꯁꯥ ꯉꯥ ꯂꯣꯏꯕ ꯄꯥꯝꯃꯦ ꯄꯥꯝꯕꯒꯤ ꯃꯔꯝꯗꯤ ꯍꯨꯏ ꯂꯣꯏꯕ ꯄꯥꯝꯃꯦ ꯍꯨꯏꯁꯤꯗꯤ ꯃꯇꯝ ꯄꯨꯝꯅꯃꯛꯇ ꯃꯄꯨꯕꯨ ꯅꯤꯡꯉꯤ ꯑꯃꯁꯨꯡ ꯃꯈꯣꯏꯒꯤ ꯇꯥꯕꯒꯤ ꯁꯛꯇꯤꯁꯨ ꯌꯥꯝꯅ ꯋꯥꯡꯉꯦ ꯍꯨꯏꯗꯤ ꯌꯥꯝꯅꯁꯨ ꯁꯤꯡꯉꯤ ꯑꯩꯈꯣꯏꯒꯤ ꯃꯤꯅꯥꯏꯗꯧꯅ ꯍꯥꯏꯕꯗꯤ ꯑꯩꯈꯣꯏꯒꯤ ꯃꯈꯥꯗ ꯊꯕꯛ ꯇꯧꯍꯟꯕꯁꯨ ꯌꯥꯏ ꯃꯔꯝ ꯑꯁꯤꯅ ꯑꯩꯅ ꯍꯨꯏ ꯑꯗꯨ ꯂꯣꯏꯕ ꯄꯥꯝꯃꯤꯕꯅꯤ ꯃꯊꯪꯗ ꯍꯨꯏ ꯑꯗꯨꯕꯨ ꯑꯩꯈꯣꯏꯅ ꯁꯥꯟꯅꯕ ꯃꯇꯝꯗ ꯁꯤꯖꯤꯟꯅꯔꯁꯨ ꯌꯥꯏ ꯑꯩꯒꯤ ꯄꯥꯈꯣꯟ ꯑꯣꯏꯅ ꯁꯤꯖꯤꯟꯅꯔꯁꯨ ꯌꯥꯏ ꯈꯨꯏꯕꯨ ꯂꯨꯅ ꯆꯥꯟꯅ ꯑꯃꯗꯤ ꯃꯄꯨꯕꯨ ꯂꯨꯅ ꯆꯥꯟꯅ ꯂꯩꯃꯤꯟꯅꯕꯒꯤ ꯁꯛꯇꯝ ꯑꯗꯨꯁꯨ ꯄꯥꯝꯕꯒꯤꯗꯃꯛꯇꯅꯤ